ꯄ꯭ꯔꯣꯐꯦꯁꯅꯦꯜ ꯁ꯭ꯋꯤꯃꯤꯡ ꯑꯁꯤ ꯃꯍꯧꯁꯥꯒꯤ ꯏꯔꯣꯏꯕꯗꯒꯤ ꯈꯦꯅꯕ ꯍꯥꯏꯕꯗꯤ ꯄ꯭ꯔꯣꯐꯦꯁꯟ ꯍꯥꯏꯁꯤꯗꯤ ꯑꯩꯈꯣꯏꯒꯤ ꯑꯣꯖꯥ ꯑꯃꯒꯤ ꯃꯈꯥꯗ ꯐꯖꯅ ꯇ꯭ꯔꯦꯟ ꯇꯧꯔ ꯃꯇꯨꯡꯗ ꯃꯥꯒꯤ ꯃꯥꯒꯤ ꯊꯕꯛꯇꯣ ꯏꯔꯣꯏꯕꯒꯤ ꯊꯕꯛꯇꯨꯗ ꯑꯣꯏꯅ ꯃꯥꯒꯤ ꯂꯥꯏꯟ ꯑꯗꯨꯒꯤ ꯏꯔꯣꯏꯕꯒꯤ ꯂꯥꯏꯟꯗꯨ ꯈꯛꯇ ꯑꯣꯏꯅ ꯂꯩꯗꯣꯏꯅꯤ ꯄ꯭ꯔꯣꯐꯦꯁꯅꯦꯜ ꯁ꯭ꯋꯤꯃꯤꯡ ꯍꯥꯏꯇꯥꯔꯗꯤ ꯑꯗꯨꯅ ꯑꯣꯖꯥ ꯒꯨꯔꯨꯒꯤ ꯃꯈꯥꯗ ꯐꯖꯅ ꯇ꯭ꯔꯦꯟ ꯇꯧꯔꯒ ꯇꯝꯃꯛꯇꯣꯏꯅꯤ ꯑꯗꯨꯒꯤ ꯃꯍꯧꯁꯥꯒꯤ ꯆꯨꯝꯅꯩ ꯏꯔꯣꯏꯕꯁꯤꯗꯤ ꯑꯩꯈꯣꯏꯒꯤ ꯀꯅꯥꯒꯨꯝꯕ ꯑꯃꯅ ꯏꯔꯣꯏꯕ ꯍꯩꯔꯒ ꯍꯦꯛꯇ ꯏꯔꯣꯏꯔꯁꯨ ꯑꯗꯨꯝ ꯆꯨꯝꯅꯒꯤ ꯏꯔꯣꯏꯕ ꯃꯍꯧꯁꯥꯒꯤ ꯏꯔꯣꯏꯕ ꯍꯥꯏꯗꯣ ꯑꯗꯨ ꯑꯗꯨꯝ ꯑꯣꯏꯗꯣꯏꯅꯤ ꯇꯨꯔꯦꯜ ꯑꯣꯔ ꯁꯃꯨꯗ꯭ꯔꯗ ꯏꯔꯣꯏꯕ ꯁꯤ ꯇꯨꯔꯦꯜ ꯅꯠꯇ꯭ꯔꯒ ꯁꯃꯨꯗ꯭ꯔꯗ ꯏꯔꯣꯏꯕꯁꯤ ꯇꯨꯔꯦꯜꯗꯅ ꯍꯦꯟꯅ ꯅꯨꯡꯉꯥꯏ ꯍꯥꯏꯗꯤ ꯁꯃꯨꯗ꯭ꯔꯗꯗꯤ ꯑꯩꯈꯣꯏꯒꯤ ꯏꯁꯤꯡꯒꯤ ꯁꯥꯐꯨ ꯀꯜꯂꯛꯇꯅ ꯑꯗꯨꯃꯥꯏꯅ ꯑꯇꯦꯛ ꯑꯀꯥꯏ ꯊꯣꯛꯄ ꯀꯌꯥ ꯑꯃꯁꯨ ꯌꯥꯎꯔꯤ ꯑꯗꯨꯃꯥꯏꯅ ꯑꯗꯨ ꯑꯗꯨꯒꯤ ꯑꯀꯤꯕ ꯂꯩ ꯑꯗꯨꯅ ꯇꯨꯔꯦꯟꯗꯅ ꯍꯦꯟꯅ ꯇꯨꯔꯦꯟꯗꯁꯨ ꯑꯗꯨꯝꯕꯗꯨ ꯂꯩ ꯂꯩꯔꯒꯁꯨ ꯇꯨꯔꯦꯟꯗꯅ ꯈꯤꯇꯪ ꯐꯩ ꯍꯥꯏ ꯇꯥꯔꯦ ꯍꯥꯏꯗꯤ ꯅꯥꯀꯟ ꯅꯥꯀꯟꯗ ꯃꯤ ꯇꯥꯕ ꯑꯗꯨꯗꯒꯤ ꯌꯨꯝ ꯃꯌꯥꯝ ꯂꯩꯕ ꯑꯗꯨꯗꯒꯤ ꯇꯨꯔꯦꯟ ꯃꯄꯥꯟꯗ ꯂꯝꯕꯤ ꯂꯩꯕꯅ ꯑꯌꯥꯝꯕ ꯂꯝꯕꯤ ꯂꯩ ꯂꯝꯕꯤꯗꯨꯗ ꯃꯤ ꯆꯠꯊꯣꯛ ꯆꯠꯁꯤꯟ ꯇꯧꯕꯅ ꯑꯩꯈꯣꯏꯗ ꯈꯨꯗꯣꯡ ꯆꯥꯗꯕ ꯈꯤꯇꯪ ꯂꯩꯔꯁꯨ ꯈꯨꯗꯣꯡ ꯆꯥꯗꯕ ꯈꯤꯇꯪ ꯊꯣꯛꯑꯁꯨ ꯑꯗꯨꯝ ꯂꯥꯎꯕꯀꯥꯟꯗꯀꯣ ꯍꯥꯏꯗꯤ ꯃꯤꯅ ꯀꯟꯕꯤꯕꯒꯤ ꯆꯥꯡꯁꯇꯣ ꯑꯗꯨ ꯇꯨꯔꯦꯟꯗꯅ ꯂꯩꯕꯅ ꯇꯨꯔꯦꯟꯗꯅ ꯍꯦꯟꯅ ꯄꯥꯝꯃꯤ